ꯑꯧ ꯍꯜꯂꯣ ꯇꯥꯖꯩꯌꯦ ꯑꯧ ꯑꯧ ꯃꯥꯅꯦ ꯏꯟꯇꯔꯕ꯭ꯌꯨꯒꯤꯔꯥ ꯑꯣ ꯑꯣ ꯔꯨꯝ ꯅꯝꯕꯔ ꯐꯥꯏꯚ ꯖꯤꯔꯣ ꯁꯕꯦꯟꯗ ꯆꯪꯕꯤꯔꯛꯑꯣ ꯑꯦꯃꯣꯂꯦꯁ ꯍꯣꯇꯦꯜꯒꯤ ꯑꯧ ꯌꯥꯅꯤ ꯆꯪꯕꯤꯔꯛꯑꯣ ꯐꯝꯃꯣ ꯁꯤꯗꯥ ꯑꯣꯀꯦ ꯋꯦꯜꯀꯝ

ꯁꯦ ꯑꯍꯥꯟꯕꯩꯁꯤꯗꯤ ꯏꯟꯇ꯭ꯔꯗꯛꯁꯟꯒꯤ ꯍꯥꯟꯅ ꯍꯧꯔꯁꯤꯀꯣ

ꯑꯣꯀꯦ ꯑꯗꯣ ꯔꯣꯅꯥꯜꯗꯣꯅ ꯁꯤꯒꯤ ꯄꯣꯁꯁꯦ ꯀꯩꯗꯧꯕꯒꯤ ꯅꯪꯅ ꯀ꯭ꯋꯥꯂꯤꯐꯥꯏ ꯑꯣꯏ ꯅꯪꯅ ꯄꯥꯝꯖꯩꯑꯅ ꯈꯜꯂꯤꯅꯣ ꯀꯔꯤ ꯃꯔꯝꯒꯤꯅꯣ ꯑꯗꯨ ꯈꯤꯇꯪ ꯈꯪꯕ ꯌꯥꯒꯗ꯭ꯔꯣ ꯑꯣꯈꯦ ꯑꯗꯣ ꯅꯪ ꯏꯟꯇꯔꯕ꯭ꯌꯨ ꯁꯤꯗꯥ ꯂꯥꯛꯏꯁꯦ ꯔꯦꯐ꯭ꯔꯦꯟꯁ ꯂꯩꯕ꯭ꯔ ꯔꯦꯐ꯭ꯔꯦꯟꯁ ꯂꯩꯇꯕꯤꯗ ꯂꯥꯛꯏꯔ ꯁꯨꯝ ꯀꯗꯥꯏꯗꯒꯤ ꯐꯪꯏ ꯃꯁꯤꯒꯤ ꯏꯟꯐꯣꯔꯃꯦꯁꯟꯁꯤꯒꯤ ꯊꯕꯛ ꯀꯧꯋꯦ ꯍꯥꯏꯕꯁꯤꯒꯤ ꯑꯣꯈꯦ ꯑꯗꯨ ꯅꯪ ꯀꯩꯒꯨꯝꯕ ꯊꯕꯛꯁꯦ ꯖꯣꯏꯟ ꯇꯧꯔꯦ ꯈꯜꯂꯗꯤ ꯅꯪ ꯁꯦꯂꯔꯤ ꯑꯦꯛꯁꯄꯦꯛꯁꯟ ꯀꯌꯥꯃꯨꯛ ꯂꯩ ꯀꯌꯥꯃꯨꯛ ꯂꯩꯒꯦ ꯅꯪꯒꯤ ꯑꯣꯀꯦ ꯌꯥꯔꯦ ꯑꯗꯨꯗꯤ ꯑꯩ ꯍꯌꯦꯡ ꯔꯤꯖꯜꯁꯦ ꯄꯥꯎ ꯐꯥꯎꯅꯔꯁꯦ ꯍꯌꯦꯡ ꯔꯤꯖꯜ ꯍꯥꯏꯗꯣꯛꯑꯒ ꯎꯝ ꯊꯝꯃꯦꯀꯣ